ꯏꯝꯐꯥꯜ ꯋꯦꯁ ꯖꯤꯂꯥ ꯑꯁꯤ ꯃꯇꯝ ꯁꯥꯡꯅ ꯃꯥꯡꯂꯝꯆꯠꯇꯒꯤ ꯍꯧꯅ ꯃꯅꯤꯄꯨꯔꯗ ꯈ꯭ꯋꯥꯏ ꯌꯥꯏꯁꯀꯨꯜ ꯈꯨꯔꯥꯏ ꯄꯅꯥꯅꯆꯤꯡꯕ ꯄꯅꯥꯁꯤꯡ ꯑꯁꯤꯒꯤ ꯈ꯭ꯋꯥꯏ ꯄꯅꯥꯒꯤ ꯃꯅꯨꯡꯗ ꯆꯟꯕ ꯂꯝ ꯑꯃꯅꯤ ꯃꯁꯤꯗ ꯈ꯭ꯋꯥꯏꯗꯒꯤ ꯃꯔꯨꯑꯣꯏꯕ ꯏꯇꯤꯍꯥꯁꯀꯤ ꯑꯣꯏꯕ ꯁꯔꯨꯛ ꯑꯃ ꯍꯥꯏꯔꯕꯗꯤ ꯀꯪꯂꯥ ꯂꯥꯏꯐꯝꯂꯦꯟꯅꯤ ꯀꯪꯂꯥ ꯂꯥꯏꯐꯝꯂꯦꯟ ꯑꯁꯤꯗ ꯑꯩꯈꯣꯏꯒꯤ ꯏꯄꯥ ꯏꯄꯨꯒꯤ ꯂꯥꯏꯐꯝꯂꯦꯟ ꯑꯣꯏꯕꯇ ꯅꯠꯇꯅ ꯅꯤꯡꯊꯧꯔꯣꯜ ꯀꯌꯥꯒꯤ ꯍꯧꯔꯛꯐꯝꯁꯨ ꯑꯣꯏꯔꯤꯕꯅꯤ